ꯁꯦꯜꯐ ꯍꯦꯜꯄ ꯒ꯭ꯔꯨꯞꯁꯤꯡꯁꯦ ꯀꯃ꯭ꯌꯨꯅꯤꯇꯤ ꯑꯃꯗꯒꯤ ꯁꯦꯝꯕ ꯒ꯭ꯔꯨꯞꯅꯤ ꯒ꯭ꯔꯨꯞ ꯑꯃꯗ ꯃꯤ ꯇꯔꯥ ꯗꯒꯤ ꯀꯨꯟꯐꯥꯎ ꯌꯧꯕꯅꯤ ꯑꯁꯤꯒꯨꯝꯕ ꯒ꯭ꯔꯨꯞꯁꯦ ꯄꯨꯝꯅꯃꯛ ꯃꯤ ꯑꯃ ꯑꯃꯒꯤ ꯍꯦꯜꯞ ꯇꯧꯅꯕ ꯇꯧꯒꯦ ꯑꯣꯏꯅ ꯁꯦꯝꯕꯅꯤ ꯃꯇꯦꯡ ꯄꯥꯡꯕꯁꯦ ꯁꯦꯜꯗꯒꯤ ꯑꯣꯏꯕ ꯁꯣꯁꯤꯌꯦꯜꯒ ꯁꯥꯏꯀꯣꯂꯣꯖꯤꯀꯦꯜ ꯁꯥꯏꯠꯇꯁꯨ ꯑꯣꯏꯌꯦ ꯁꯦꯜꯐ ꯍꯦꯜꯞ ꯒ꯭ꯔꯨꯞ ꯁꯤꯡꯅ ꯃꯦꯝꯕꯔꯁ ꯃꯌꯥꯝꯕꯨ ꯑꯦꯛꯁꯟ ꯇꯧꯅꯕꯒꯤ ꯃꯔꯝ ꯎꯕꯤꯌꯦ ꯁꯦꯜꯐ ꯍꯦꯜꯞ ꯒ꯭ꯔꯨꯞꯅ ꯄꯨꯔꯛꯈꯤꯕ ꯑꯣꯄꯣꯔꯆꯨꯅꯤꯇꯤꯁ ꯃꯌꯥꯝꯁꯦ ꯐꯥꯏꯅꯥꯟꯁꯤꯌꯦꯜꯗꯒꯤ ꯏꯟꯚꯦꯁꯃꯦꯟ ꯃꯦꯝꯕꯔꯁ ꯂꯣꯏꯅꯃꯛꯅ ꯄꯥꯏꯕ ꯌꯨꯖ ꯇꯧꯕ ꯌꯥꯕ ꯑꯃ ꯄꯤꯌꯦ ꯁꯦꯜ ꯂꯩꯔ

ꯕꯤꯖꯤꯅꯦꯁ ꯃꯆꯥ ꯑꯃ ꯍꯧꯈꯤꯕ ꯌꯥꯕ ꯄ꯭ꯂꯦꯠꯐꯣꯝ ꯄꯤꯕꯅꯤ ꯒꯣꯕꯔꯃꯦꯟ ꯑꯁꯤꯒꯨꯝꯕ ꯁꯦꯜꯐ ꯍꯦꯜꯞ ꯒ꯭ꯔꯨꯞ ꯗꯨꯗ ꯌꯥꯎꯕ ꯃꯤ ꯃꯌꯥꯝꯒꯤ ꯀꯟꯐꯤꯗꯦꯟꯁ ꯍꯦꯟꯒꯠꯄꯤꯕꯅꯤ ꯗꯤꯁꯤꯖꯟꯕꯨ ꯊꯣꯛꯅꯕ ꯁ꯭ꯀꯤꯜꯁꯨ ꯇꯥꯛꯄꯤꯕꯅꯤ ꯂꯤꯗꯔꯁꯤꯞꯀꯤ ꯀ꯭ꯋꯥꯂꯤꯇꯤꯁꯨ ꯍꯦꯟꯒꯠꯄꯅꯤ ꯃꯦꯝꯕꯔꯁ ꯃꯌꯥꯝꯅ ꯑꯃ ꯑꯃꯗ ꯋꯥꯕ ꯃꯇꯦꯡꯗ ꯃꯇꯦꯡ ꯄꯥꯡꯕ ꯐꯪꯒꯅꯤ ꯏꯁꯥꯒꯤ ꯑꯣꯏꯔꯁꯨ ꯅꯠꯇ꯭ꯔꯒ ꯐꯦꯃꯤꯂꯤꯒꯤ ꯑꯣꯏꯔꯁꯨ ꯁ꯭ꯀꯤꯜ ꯑꯐꯕ ꯗꯦꯕꯂꯞꯃꯦꯟꯁꯨ ꯄꯨꯔꯛꯄꯤꯕꯅꯤ ꯍꯥꯏꯔꯤꯕꯁꯦ ꯐꯤ ꯁꯥꯕꯒꯨꯝꯕ ꯂꯧꯒꯤ ꯑꯣꯏꯅꯁꯨ ꯑꯃꯁꯨꯡ ꯕꯤꯖꯤꯅꯦꯁꯒꯤꯁꯨ ꯃꯤ ꯃꯌꯥꯝꯒꯤ ꯄ꯭ꯔꯣꯐꯤꯇꯦꯕꯜ ꯏꯟꯇꯔꯦꯁꯇ ꯆꯠꯄꯅꯤ ꯅꯨꯄꯤꯁꯤꯡꯒꯤ ꯑꯣꯏꯅ ꯁꯦꯜꯐ ꯍꯦꯜꯞ ꯒ꯭ꯔꯨꯞꯁꯤꯡꯁꯦ ꯌꯥꯝ ꯇꯥꯏꯌꯦ ꯍꯥꯏꯕꯗꯤ ꯅꯨꯄꯤꯁꯤꯡꯁꯦ ꯕꯤꯖꯤꯅꯦꯁ ꯃꯆꯥ ꯍꯦꯟꯂꯨꯝ ꯇꯦꯂꯔꯤꯡ ꯐꯨꯠ ꯄ꯭ꯔꯣꯁꯦꯁꯁꯤꯡꯒ ꯔꯤꯇꯦꯜꯒꯨꯝꯕ ꯍꯧꯈꯤꯕ ꯑꯣꯄꯣꯔꯆꯨꯅꯤꯇꯤꯁ ꯄꯤꯕꯅꯤ ꯑꯗꯨꯒ ꯂꯥꯏꯔꯤꯛꯀꯤ ꯑꯣꯏꯁꯨ ꯇꯥꯛꯄꯤꯕ ꯑꯦꯋꯥꯔꯅꯦꯁ ꯂꯩꯕꯅꯤ ꯑꯃꯁꯨꯡ ꯂꯥꯏꯅꯥ ꯌꯥꯝꯕ ꯌꯦꯡꯕ ꯂꯥꯏꯌꯦꯡꯁꯨ ꯂꯥꯏꯌꯦꯡꯁꯤꯡ ꯒꯤ ꯇꯥꯏꯞꯇꯒꯤ ꯅ꯭ꯌꯨꯔꯣꯟꯒꯨꯝꯕ

ꯍꯤꯡꯍꯟ ꯕꯤꯕꯅꯤ